ꯑꯩꯅ ꯂꯩꯔꯨꯕ ꯔꯦꯗ ꯃꯤ ꯅꯣꯠ ꯇꯦꯟ ꯄ꯭ꯔꯣꯁꯦ ꯐꯣꯟꯁꯤ ꯌꯥꯝꯅ ꯐꯩ ꯁꯥꯎꯟ ꯁꯤꯁꯇꯦꯝ ꯌꯥꯝꯅ ꯇꯥꯕꯗ ꯅꯨꯡꯉꯥꯏ ꯀꯦꯃꯦꯔꯥ ꯃꯌꯦꯛ ꯁꯦꯡꯉꯤ ꯏꯟꯇꯔꯅꯦꯠ ꯌꯥꯡꯕ ꯑꯣꯏ ꯑꯗꯨꯅ ꯃꯌꯥꯝꯁꯨ ꯁꯤ ꯄ꯭ꯔꯗꯛꯁꯤ ꯁꯤꯖꯤꯟꯅꯔꯒ ꯅꯨꯡꯉꯥꯏꯕꯁꯤ ꯐꯖꯅ ꯈꯪꯃꯤꯟꯅꯁꯤ